ꯍꯥꯏꯕꯗꯤ ꯑꯩꯈꯣꯏ ꯑꯩꯈꯣꯏ ꯂꯩꯐꯝꯗ ꯂꯩꯕ ꯑꯅꯥ ꯂꯥꯏꯌꯦꯡꯁꯪꯒ ꯇꯥꯎꯟꯗ ꯂꯩꯕ ꯑꯅꯥ ꯂꯥꯏꯌꯦꯡꯁꯪꯁꯦ ꯌꯥꯝ ꯈꯦꯠꯅꯕꯗꯤ ꯑꯣꯏꯗꯦ ꯍꯣꯏ ꯑꯗꯨꯕꯨ ꯈꯔꯗꯤ ꯈꯦꯠꯅꯩ ꯍꯥꯏꯕꯗꯤ ꯌꯥꯝꯅ ꯑꯐꯥꯎꯕ ꯗꯣꯛꯇꯔꯁꯦ ꯑꯌꯥꯝꯕ ꯇꯥꯎꯟꯒꯨꯝꯕꯗ ꯂꯩꯒꯜꯂꯦ ꯑꯗꯨꯒ ꯆꯤꯡꯗ ꯇꯥꯕ ꯑꯗꯨꯒ ꯌꯥꯝꯅ ꯑꯄꯤꯛꯄ ꯚꯤꯂꯦꯖꯇ ꯇꯥꯕ ꯗꯣꯛꯇꯔꯁꯤꯡꯁꯦ ꯃꯣꯏꯅ ꯑꯐ ꯀꯃꯥꯏꯅ ꯍꯥꯏꯒꯅꯤ ꯌꯥꯝꯅ ꯑꯐꯥꯕꯗꯨ ꯃꯣꯏꯅ ꯄꯤꯕꯤꯗꯕ ꯍꯥꯏꯕꯗꯤ ꯈꯔ ꯌꯥꯝꯅ ꯍꯩꯔꯗꯤ ꯃꯣꯏꯅ ꯇꯥꯎꯟꯗ ꯍꯦꯛ ꯍꯦꯛ ꯊꯝꯈꯤꯕ ꯑꯗꯨꯒ ꯈꯔ ꯍꯩꯇꯦ ꯍꯥꯏꯕꯗꯤ ꯅꯠꯇꯦ ꯑꯗꯨꯕꯨ ꯈꯔ ꯍꯩꯇꯕꯁꯤꯡꯗꯤ ꯃꯣꯏꯅ ꯚꯤꯂꯦꯖꯇ ꯊꯝꯕꯁꯨ ꯌꯥꯎꯋꯦ ꯑꯗꯨꯒ ꯑꯩꯈꯣꯏꯒꯤ ꯚꯤꯂꯦꯖꯇ ꯑꯣꯏꯅꯗꯤ ꯑꯩꯈꯣꯏꯗꯤ ꯑꯁꯤꯒꯨꯝꯕꯒꯤ ꯀꯩꯅꯣꯁꯤ ꯐꯪꯗꯦ ꯑꯁꯤꯒꯨꯝꯕꯒꯤ ꯑꯅꯥ ꯂꯥꯏꯌꯦꯡꯁꯪꯁꯦ ꯑꯩꯈꯣꯏꯒꯤ ꯚꯤꯂꯦꯖ ꯑꯦꯛꯖꯦꯛ ꯚꯤꯂꯦꯖꯇꯕꯨꯗꯤ ꯂꯩꯇꯦ ꯑꯗꯨꯕꯨ ꯑꯩꯈꯣꯏꯒꯤ ꯃꯅꯥꯛꯇꯗꯤ ꯃꯌꯥꯝ ꯂꯩꯌꯦ ꯑꯗꯨꯅ ꯑꯩꯈꯣꯏꯒꯤ ꯅꯨꯡꯉꯥꯏꯕꯁꯨ ꯑꯣꯏ ꯑꯗꯨꯒ ꯑꯩꯈꯣꯏꯒꯤ ꯋꯥꯈꯜꯁꯨ ꯋꯥꯗꯦ ꯑꯗꯨꯒ ꯑꯅꯥ ꯂꯥꯏꯌꯦꯡ ꯑꯃ ꯂꯩꯔꯗꯤ ꯍꯦꯛ ꯑꯗꯨꯗ ꯄꯨꯈꯠꯄꯁꯨ ꯌꯥꯏ ꯑꯩꯈꯣꯏꯒꯤ ꯚꯤꯂꯦꯖꯃꯛ ꯅꯠꯇ꯭ꯔꯁꯨ ꯃꯅꯥꯛꯇ ꯂꯩꯕꯅꯤꯅ ꯑꯗꯨꯃꯥꯏꯅ ꯍꯦꯛ ꯄꯨꯈꯠꯄꯁꯨ ꯌꯥꯏꯌꯦ ꯑꯗꯨꯒ ꯑꯩꯈꯣꯏꯒꯤ ꯑꯅꯥꯕꯁꯤꯡꯁꯨ ꯌꯥꯝꯅ ꯀꯨꯏꯅ ꯅꯥꯗꯕ ꯍꯥꯏꯕꯗꯤ ꯈꯨꯠ ꯈꯣꯡ ꯁꯣꯛꯄ ꯑꯣꯏꯔꯣ ꯅꯠꯇ꯭ꯔꯁꯨ ꯃꯁꯥ ꯃꯅꯨꯡꯒꯤ ꯑꯅꯥꯕ ꯑꯣꯏꯔꯣ ꯍꯥꯏꯗꯤ ꯀꯨꯏꯅ ꯈꯥꯡꯗꯕ ꯍꯣꯁꯄꯤꯇꯥꯜꯗ ꯅꯛꯄꯅꯤꯅ ꯁꯠ ꯁꯠ ꯄꯤꯈꯠꯄꯗꯣ ꯑꯗꯨꯝ ꯉꯝꯃꯦ ꯅꯛꯄꯅꯤꯅ ꯑꯗꯨꯒ ꯌꯥꯝꯅ ꯈꯦꯠꯅꯕꯕꯨꯗꯤ ꯂꯩꯇꯦ ꯑꯗꯨꯕꯨ ꯈꯔꯕꯨꯗꯤ ꯈꯦꯠꯅꯕ ꯃꯥꯜꯂꯦ ꯍꯥꯏꯅ ꯑꯩꯅ ꯈꯜꯂꯦ ꯑꯩꯅ ꯈꯟꯁꯨ ꯈꯜꯂꯦ ꯑꯗꯨꯒ ꯑꯩꯅꯁꯨ ꯎꯕꯕꯨꯗꯤ ꯐꯪꯈ꯭ꯔꯦ ꯄ꯭ꯔꯨꯞ ꯑꯣꯏꯅ ꯎꯕꯁꯨ ꯐꯪꯗꯤ ꯐꯪꯈ꯭ꯔꯦ ꯑꯗꯨꯕꯨ ꯌꯥꯝꯅ ꯇꯣꯏꯅꯗꯤ ꯇꯧꯗꯕ ꯃꯥꯜꯂꯦ ꯑꯗꯨꯒꯨꯝꯕꯁꯦ